ꯑꯩꯈꯣꯏꯅ ꯏꯁꯩ ꯁꯛꯄ ꯃꯇꯝꯗ ꯄ꯭ꯔꯐꯣꯔꯃꯦꯟꯁ ꯑꯗꯨ ꯐꯒꯠꯍꯟꯅꯕꯒꯤꯗꯃꯛꯇ ꯑꯩꯈꯣꯏꯅ ꯑꯩꯈꯣꯏꯒꯤ ꯍꯛꯆꯥꯡ ꯑꯁꯤ ꯍꯛꯆꯥꯡ ꯑꯁꯤꯗ ꯐꯖꯕ ꯐꯤꯔꯣꯜ ꯐꯖꯕ ꯐꯤꯖꯦꯠ ꯂꯩꯇꯦꯡ ꯀꯌꯥ ꯁꯦꯠꯂꯤ ꯏꯁꯩ ꯑꯗꯨꯒꯤ ꯃꯇꯨꯡ ꯏꯟꯅ ꯐꯖꯕ ꯐꯤꯖꯦꯠ ꯂꯩꯇꯦꯡ ꯀꯌꯥ ꯆꯥꯟꯅ ꯆꯥꯟꯅꯕ ꯑꯗꯨ ꯁꯦꯠꯂꯤ ꯃꯥꯏ ꯃꯤꯠ ꯑꯗꯨꯁꯨ ꯆꯥꯟꯅ ꯆꯥꯟꯅꯅ ꯀꯦꯁꯜꯂꯤ ꯑꯃꯁꯨꯡ ꯃꯗꯨꯅ ꯃꯤꯌꯥꯝꯒꯤ ꯄꯨꯛꯅꯤꯡ ꯆꯤꯡꯁꯤꯜꯂꯤ